ꯑꯩꯒꯤ ꯂꯩꯄꯥꯛ ꯑꯁꯤꯗꯗꯤ ꯂꯥꯏꯅꯤꯡ ꯂꯨꯆꯤꯡꯕꯁꯤꯡꯁꯦ ꯃꯤꯑꯣꯏ ꯐꯨꯔꯨꯞ ꯃꯌꯥꯝ ꯆꯠꯄꯅꯤꯅ ꯑꯌꯥꯝꯕ ꯑꯩꯅ ꯈꯪꯖꯕꯗ ꯖꯤꯁꯨ ꯈ꯭ꯔꯤꯁ ꯑꯗꯩ ꯏꯁꯂꯥꯝ ꯒꯧꯇꯝ ꯕꯨꯙ ꯑꯩꯒꯤ ꯑꯣꯏꯅꯗꯤ ꯏꯁꯂꯥꯝ ꯆꯠꯂꯦ ꯑꯗꯨꯒ ꯃꯩꯇꯩꯒꯤ ꯍꯥꯏꯔꯒꯅ ꯁꯅꯥꯃꯍꯤ ꯅꯣꯡꯗꯥ ꯂꯥꯏꯔꯦꯟ ꯄꯥꯈꯪꯕ ꯑꯁꯤꯅꯆꯤꯡꯕ ꯀꯌꯥ ꯂꯩ ꯑꯗꯨꯕꯨ ꯑꯩꯗꯤ ꯏꯁꯂꯥꯝ ꯆꯠꯄꯅꯤꯅ ꯏꯁꯂꯥꯝꯒꯤ ꯑꯣꯏꯅꯗꯤ ꯑꯩꯅ ꯃꯣꯏꯗꯩ ꯇꯝꯖꯕ ꯍꯥꯏꯔꯒꯗꯤ ꯊꯃꯣꯏ ꯁꯦꯡꯕ ꯖꯁꯇꯤꯁ ꯀꯝꯃ꯭ꯌꯨꯅꯤꯇꯤ ꯋꯦꯜꯐꯤꯌꯔ ꯏꯝꯄꯣꯔꯇꯦꯟꯁ ꯑꯣꯏꯕ ꯆꯠꯄ ꯌꯥꯕ ꯑꯐ ꯐꯠꯇ ꯁꯤꯒꯨꯝꯕ ꯃꯌꯥꯝꯁꯦ ꯇꯝꯃꯦ ꯑꯗꯨꯇꯁꯨ ꯅꯠꯇꯅ ꯂꯥꯏꯅꯤꯡꯒꯤ ꯑꯣꯏꯕ ꯑꯩꯈꯣꯏꯒꯤ ꯇꯝꯒꯗꯕ ꯃꯁꯤ ꯇꯧꯕ ꯌꯥꯏ ꯅꯠꯇ꯭ꯔꯒ ꯇꯧꯔꯣꯏꯗꯕꯅꯤ ꯍꯥꯏꯕꯅꯆꯤꯡꯕ ꯂꯥꯏꯅꯤꯡꯒꯤ ꯑꯣꯏꯕ ꯏꯁꯥꯒꯤ ꯅꯥꯠꯀꯤ ꯑꯣꯏꯕ ꯋꯥꯔꯤꯁꯤꯡ ꯇꯣꯉꯥꯟ ꯇꯣꯉꯥꯟꯕ ꯃꯈꯜꯒꯤ ꯂꯥꯏꯔꯤꯛꯁꯤꯡ ꯏꯁꯥ ꯏꯁꯥꯅ ꯄꯥꯒꯗꯕ ꯄꯥꯗꯕ ꯌꯥꯗ꯭ꯔꯕ ꯑꯩꯒꯤ ꯂꯥꯏꯐꯇ ꯆꯪꯗꯕ ꯌꯥꯗ꯭ꯔꯕ ꯑꯁꯤꯒꯨꯝꯕ ꯀꯌꯥꯁꯦ ꯑꯩꯈꯣꯏꯅ ꯑꯩꯈꯣꯏꯒꯤ ꯏꯁꯂꯥꯝꯒꯤ ꯏꯃꯥꯝ ꯍꯥꯏꯔꯤꯕꯁꯤꯗꯒꯤ ꯇꯝꯃꯤ ꯍꯥꯏꯔꯤꯕꯁꯤꯡ ꯑꯁꯤꯅ ꯑꯩꯈꯣꯏꯕꯨ ꯃꯁꯤ ꯆꯠꯄ ꯌꯥꯏ ꯅꯠꯇ꯭ꯔꯒ ꯆꯠ ꯂꯣꯏꯗꯕꯅꯤ ꯍꯥꯏꯕꯅꯆꯤꯡꯕꯁꯤꯡ ꯑꯁꯤ ꯇꯥꯛꯄꯤ ꯑꯩꯈꯣꯏꯅ ꯃꯈꯣꯏꯗꯒꯤ ꯑꯐꯕ ꯄꯥꯎꯇꯥꯛ ꯀꯌꯥ ꯑꯃꯁꯨ ꯂꯧꯏ ꯍꯥꯏꯔꯤꯕ ꯄꯥꯎꯇꯥꯛꯁꯤꯡꯗꯤ ꯃꯤꯉꯣꯟꯗ ꯊꯤꯅ ꯇꯧꯔꯣꯏꯗꯕꯅꯤ ꯃꯤꯕꯨ ꯍꯟꯊꯅ ꯌꯦꯡꯂꯣꯏꯗꯕꯅꯤ ꯆꯤꯟ ꯊꯤꯕ ꯉꯥꯡꯂꯣꯏꯗꯕꯅꯤ ꯑꯐꯕ ꯆꯤꯟꯖꯥꯛ ꯆꯥꯒꯗꯕꯅꯤ ꯐꯠꯇꯕ ꯂꯝꯆꯠ ꯆꯠꯂꯣꯏꯗꯕꯅꯤ ꯑꯁꯤꯅꯆꯤꯡꯕ ꯀꯌꯥ ꯇꯣꯉꯥꯟ ꯇꯣꯉꯥꯟꯕ ꯋꯥꯈꯜ ꯀꯌꯥ ꯃꯈꯣꯏꯗꯒꯤ ꯐꯪꯏ ꯑꯐ ꯑꯐꯕ ꯋꯥꯈꯜꯁꯤꯡꯁꯨ ꯃꯈꯣꯏꯅ ꯇꯥꯛꯄꯤ ꯑꯩꯈꯣꯏꯅ ꯈꯪꯉꯔꯣꯏꯗꯕ ꯍꯩꯔꯔꯣꯏꯗꯕ ꯀꯌꯥꯁꯨ ꯃꯈꯣꯏꯅ ꯑꯩꯈꯣꯏꯕꯨ ꯇꯥꯛꯄꯤ ꯑꯁꯤꯇꯁꯨ ꯅꯠꯇꯅ ꯑꯩꯈꯣꯏꯅ ꯑꯩꯈꯣꯏꯒꯤ ꯅꯣꯡꯃꯗ ꯗꯦꯜꯂꯤ ꯂꯥꯏꯐꯇ ꯇꯧꯒꯗꯕ ꯊꯕꯛ ꯊꯧꯔꯝ ꯀꯌꯥꯁꯨ ꯑꯩꯈꯣꯏꯒꯤ ꯅꯥꯠꯀꯤ ꯑꯣꯏꯕ ꯀꯌꯥꯁꯨ ꯃꯈꯣꯏꯅ ꯇꯥꯛꯄꯤ